ꯍꯜꯂꯣ ꯁꯤꯒꯤꯁꯦ ꯑꯥ ꯀꯩꯅꯣꯒꯤ ꯑꯩꯒꯤ ꯑꯩ ꯏꯆꯥꯗꯣ ꯗꯥꯟꯁ ꯅꯨꯡ ꯄꯥꯝꯃꯦ ꯃꯥꯁꯦ ꯈꯔ ꯑꯗꯨ ꯑꯗꯨꯝ ꯂꯥꯛꯄꯤꯕ ꯌꯥꯔꯣꯏꯗ꯭ꯔꯥ ꯅꯠꯇ꯭ꯔꯒꯅ ꯌꯨꯝꯗ ꯑꯣꯏꯅ ꯂꯥꯛꯄꯤꯕ ꯌꯥꯒꯗ꯭ꯔꯥ ꯅꯠꯇ꯭ꯔꯒꯅ ꯍꯥꯏꯗꯤ ꯃꯐꯝꯗꯨꯗ ꯍꯥꯏꯗꯤ ꯊꯤꯜꯂꯛꯄ꯭ꯔ ꯌꯨꯝꯗ ꯑꯣ ꯑꯗꯣ ꯍꯥꯏꯗꯤ ꯀꯩꯅꯣꯁꯦ ꯃꯣꯏꯒꯤ ꯐꯤꯁꯦ ꯍꯥꯏꯗꯤ ꯀꯌꯥ ꯀꯌꯥ ꯑꯣꯏꯒꯦ ꯃꯟꯀꯤ ꯊꯤꯕ꯭ꯔ ꯅꯠꯇ꯭ꯔꯒꯅ ꯄꯨꯟꯁꯤꯟꯅꯔꯒ ꯊꯤꯗꯣꯏꯔ ꯂꯣꯏꯔ ꯀꯥꯟꯗ ꯊꯤꯗꯣꯏꯔ ꯀꯃꯥꯏꯅ ꯎꯝ ꯑꯗꯣ ꯑꯧ ꯑꯗꯣ ꯄꯨꯡꯁꯦ ꯃꯇꯝꯁꯦ ꯃꯣꯏꯒꯤꯁꯦ ꯀꯌꯥꯗ ꯑꯣꯏꯗꯣꯏꯅꯣ ꯎꯝ ꯑꯥ ꯑꯣ ꯑꯩ

ꯍꯣꯏ ꯅꯨꯡꯗꯥꯡꯁꯦ ꯑꯌꯨꯛꯇꯗꯤ ꯃꯤ ꯌꯥꯝꯃꯦꯕ ꯑꯗꯣ ꯈꯔ ꯁꯤꯟꯅꯔꯒ ꯑꯌꯨꯛꯇ ꯑꯣꯏꯅ ꯊꯥꯔꯛꯄ ꯌꯥꯔꯣꯏꯗ꯭ꯔꯣ ꯍꯥꯏꯕꯗꯤ ꯑꯌꯨꯛꯁꯤꯗꯅ ꯈꯤꯇꯪ ꯍꯥꯏꯗꯤ ꯑꯥ ꯍꯣꯏ ꯑꯗꯣ ꯀꯩꯁꯥꯝꯄꯥꯠ ꯀꯥꯗꯥꯏꯋꯥꯏꯗ ꯑꯣꯏꯗꯣꯏꯅꯣ ꯖꯒꯥꯁꯦ

ꯑꯪ ꯀꯔꯤ ꯍꯥꯏꯅꯤ ꯐꯣꯃ ꯃꯦꯟꯗꯣꯏꯅꯦꯕ ꯍꯌꯦꯡꯁꯦ ꯑꯣ ꯑꯩꯈꯣꯏ ꯃꯃꯤꯡꯂꯣ ꯀꯥꯕꯤꯇꯥ ꯍꯥꯏꯕ ꯆꯍꯤꯁꯦ ꯃꯥꯁꯦ ꯑꯗꯨꯝ ꯇꯔꯥ ꯇꯔꯥꯃꯥꯊꯣꯏ ꯆꯪꯉꯛꯏꯅꯦꯕ ꯂꯩꯇꯦ ꯍꯟꯗꯛꯅ ꯑꯍꯥꯟꯕꯅꯤ ꯍꯥꯏꯗꯤ ꯃꯥꯅ ꯁꯨꯝ ꯄꯥꯝꯖꯕꯁꯦ ꯎꯕꯁꯤꯗ ꯑꯩꯅ ꯍꯥꯏꯗꯤ ꯇꯧꯕ ꯍꯟꯗꯛꯁꯦ ꯎꯝ ꯍꯣꯏ ꯑꯗꯨꯗꯤ ꯌꯥꯝ ꯅꯨꯡꯉꯥꯏꯖꯔꯦ ꯑꯩꯗꯤ ꯍꯌꯦꯡꯁꯦ ꯑꯗꯨꯝ ꯍꯥꯏꯗꯤ ꯅꯨꯡꯊꯤꯜ ꯂꯥꯛꯄꯁꯦ ꯐꯣꯝ ꯃꯦꯟꯕꯒꯤ ꯑꯁꯤꯗ ꯊꯝꯃꯝꯃꯁꯤꯔ ꯈꯟꯕ ꯍꯌꯦꯡꯗꯒꯤ ꯑꯗꯨꯝ ꯂꯥꯛꯄꯁꯦ ꯌꯥꯔꯣꯏꯗ꯭ꯔꯣ ꯍꯣꯏ ꯍꯣꯏ ꯍꯣꯏ ꯍꯣꯏ ꯌꯥꯝ ꯅꯨꯡꯉꯥꯏꯖꯔꯦ ꯑꯗꯨꯗꯤ ꯊꯝꯃꯒꯦ ꯎꯝ